ꯍꯣꯏ ꯑꯩ ꯁꯦꯞꯇꯤ ꯑꯣꯏꯗꯕ ꯊꯧꯗꯣꯛ ꯑꯃ ꯊꯦꯡꯅꯈ꯭ꯔꯦ ꯅꯣꯡꯃ ꯑꯩꯅ ꯏꯁꯀꯨꯟ ꯆꯠꯄ ꯃꯇꯝꯗ ꯏꯁꯀꯨꯜꯗꯣ ꯑꯩꯈꯣꯏ ꯌꯨꯝꯗꯒꯤꯗꯤ ꯈꯔ ꯑꯗꯨꯝ ꯂꯥꯞꯄꯦ ꯁ꯭ꯀꯨꯟ ꯆꯠꯄ ꯃꯇꯝꯗ ꯏꯁꯀꯨꯟ ꯁꯨꯇꯤ ꯊꯥꯔꯛꯑꯕ ꯃꯇꯨꯡꯗ ꯑꯩꯅ ꯌꯨꯝ ꯌꯧꯕꯒꯤ ꯒꯥꯔꯤꯗꯣ ꯉꯥꯏꯌꯦꯕ ꯒꯥꯔꯤꯗꯣ ꯑꯩ ꯃꯇꯝ ꯈꯔ ꯆꯪꯅ ꯑꯗꯨꯝ ꯉꯥꯏ ꯑꯗꯨꯕꯨ ꯗꯥꯎ ꯌꯥꯕ ꯍꯥꯏꯒꯗ꯭ꯔꯥ ꯒꯥꯔꯤ ꯑꯃ ꯂꯥꯛꯑꯦ ꯌꯨꯝ ꯌꯧꯕ ꯒꯥꯔꯤ ꯑꯃ ꯂꯥꯛꯑꯦ ꯒꯥꯔꯤꯗꯨꯗ ꯑꯩ ꯑꯗꯨꯝ ꯇꯣꯡꯉꯒ ꯂꯥꯛꯑꯦ ꯑꯗꯣ ꯃꯇꯝꯗꯣ ꯈꯔ ꯑꯗꯨꯝ ꯊꯦꯉꯕꯒꯤ ꯑꯩ ꯏꯁꯥꯗ ꯄꯥꯈꯠꯄ ꯑꯀꯤꯕ ꯄꯥꯈꯠꯄꯗꯤ ꯑꯗꯨꯝ ꯐꯥꯎꯈꯤ ꯑꯗꯨꯕꯨ ꯑꯩ ꯌꯨꯝꯗꯤ ꯑꯗꯨꯝ ꯌꯧꯈꯤ